ꯑꯣ ꯍꯥꯏꯕꯤꯌꯨ ꯃꯦꯗꯥꯝ ꯃꯦꯗꯥꯝ ꯑꯩꯗꯨ ꯂꯥꯏꯔꯤꯛ ꯃꯉꯥꯗꯤ ꯋꯥꯏꯈꯤꯕꯅꯦ ꯃꯦꯗꯥꯝ ꯑꯩꯗꯨ ꯂꯥꯏꯔꯤꯛꯇꯣ ꯂꯣꯏꯒꯗꯕ ꯈꯤꯇꯪꯗꯤ ꯋꯥꯠꯂꯤ ꯑꯗꯨ ꯍꯌꯦꯡ ꯅꯠꯇ꯭ꯔꯒ ꯍꯥꯡꯆꯤꯠꯇꯤ ꯑꯗꯨꯝ ꯑꯩ ꯊꯤꯜꯂꯛꯅꯉꯥꯏꯗ ꯍꯣꯠꯅꯖꯔꯒꯦ ꯃꯦꯗꯥꯝ ꯍꯣꯏ ꯍꯣꯏ ꯌꯥꯝ ꯅꯨꯡꯉꯥꯏꯖꯔꯦ ꯃꯦꯗꯥꯝ ꯑꯗꯨꯗꯤ ꯍꯣꯏ ꯍꯣꯏ